ꯎꯝ ꯍꯜꯂꯣ ꯍꯩ ꯅꯪ ꯅꯪ ꯌꯨꯝ ꯂꯩꯕ꯭ꯔꯣ ꯑꯁ ꯀꯩꯅꯣ ꯇꯧꯕꯅꯦ ꯍꯌꯦꯡꯁꯦ ꯑꯩꯈꯣꯏꯒꯤ ꯑꯩꯈꯣꯏ ꯆꯥꯟꯗꯦꯜꯒꯤ ꯃꯤꯅꯤ ꯏꯁꯇꯦꯗꯤꯌꯝꯗꯣ ꯑꯗꯨꯗ ꯀꯩꯅꯣ ꯂꯩꯌꯦꯕ ꯑꯩꯈꯣꯏ ꯐꯨꯠꯕꯣꯜ ꯇꯨꯔꯅꯥꯃꯦꯟ ꯂꯩꯌꯦꯕ ꯀꯣ ꯑꯗꯨꯗꯣ ꯌꯦꯡꯕ ꯆꯠꯂꯨꯁꯦ ꯍꯥꯏꯒꯦ ꯇꯧꯅꯦ ꯅꯪ ꯍꯌꯦꯡ ꯊꯕꯛ ꯂꯩꯕ꯭ꯔꯣ ꯑꯩꯁ ꯌꯦꯡꯊꯣꯛꯎꯁꯤ ꯀꯩꯅꯣ ꯕꯣꯜ ꯊꯤ ꯅꯨꯡꯉꯥꯏꯗꯣꯏꯅꯤ ꯀꯩꯅꯣ ꯑꯩꯈꯣꯏꯒꯤ ꯑꯐꯥꯎ ꯑꯐꯥꯎꯕ ꯄ꯭ꯂꯦꯌꯥꯔ ꯑꯁ ꯆꯥꯟꯗꯦꯜꯗꯅꯤ ꯀꯩꯅꯣ ꯆꯥꯟꯗꯦꯜꯒꯤ ꯃꯤꯅꯤ ꯏꯁꯇꯦꯗꯤꯌꯝꯗꯣ ꯈꯪꯗ꯭ꯔꯣ ꯅꯪ ꯑ ꯑꯗꯨꯗ ꯆꯠꯂꯒ ꯌꯦꯡꯉꯨꯗꯣꯏꯅꯤ ꯀꯩꯅꯣ ꯃꯣꯏ ꯇꯤꯀꯦꯠꯁꯨ ꯄꯤꯛꯄꯅꯤꯍꯦ ꯑꯗꯨ ꯇꯤꯀꯦꯠꯄꯨꯗꯤ ꯑꯩ ꯑꯗꯨꯝ ꯀꯛꯄꯤꯔꯒꯦ ꯑꯗꯨ ꯑꯗꯨꯝ ꯍꯥꯏꯐꯦꯠ ꯌꯦꯡꯕ ꯆꯠꯂꯨꯁꯤ ꯍꯥꯏꯕꯅꯤꯗ ꯅꯪ ꯊꯕꯛ ꯆꯤꯟꯕ꯭ꯔꯥ ꯆꯤꯟꯗꯕ꯭ꯔꯥ ꯁꯨꯝ ꯍꯪꯉꯛꯄꯅꯤꯗ ꯎꯝ ꯑꯩ ꯀꯩꯅꯣ ꯇꯧꯔꯁꯦꯕ ꯀꯣ ꯍꯌꯦꯡ ꯄꯨꯜꯂꯁꯦ ꯃꯣꯏ ꯑꯩꯅ ꯄꯥꯝꯕ ꯄ꯭ꯂꯦꯌꯥꯔ ꯈꯔꯁꯨ ꯌꯥꯎꯔꯤꯕꯀꯣ ꯃꯣꯏ ꯍꯌꯦꯡ ꯄ꯭ꯂꯦ ꯇꯥꯏꯌꯦꯕ ꯀꯣ ꯑꯗꯨꯅ ꯍꯌꯦꯡꯗꯣ ꯕꯣꯜ ꯌꯦꯡꯉꯨꯁꯦꯅ ꯍꯥꯏꯒꯦ ꯇꯧꯅꯦꯕ ꯑꯗꯨ ꯑꯩꯗꯣ ꯃꯔꯨꯞꯁꯨ ꯑꯝꯇ ꯂꯩꯇ꯭ꯔꯦꯕꯀꯣ ꯑꯗꯨꯅ ꯅꯪꯉꯣꯟꯗ ꯅꯪꯉꯣꯟꯗ ꯇꯥꯔꯦ ꯍꯥꯏ ꯇꯥꯔꯦ ꯑꯗꯨ ꯅꯪꯒ ꯆꯠꯃꯤꯟꯅꯔꯨꯁꯦ ꯍꯥꯏꯕꯨ ꯅꯪ ꯌꯥꯒꯗꯧꯕ ꯅꯠꯇ꯭ꯔꯣ ꯑꯣ ꯍꯣꯏ ꯍꯣꯏ ꯑꯗꯨꯗꯤ ꯍꯌꯦꯡ ꯑꯗꯨꯝ ꯐꯥꯎꯅꯁꯤꯀꯣ ꯆꯠꯂꯝꯗꯥꯏꯗ ꯑꯩ ꯑꯗꯨꯝ ꯍꯥꯏꯔꯛꯀꯦ ꯎꯝ ꯊꯝꯃꯒꯦ ꯊꯝꯃꯒꯦ